ꯑꯩꯅ ꯆꯥꯛ ꯊꯣꯡꯕ ꯃꯇꯝꯗ ꯑꯩꯈꯣꯏꯒꯤ ꯑꯩꯈꯣꯏꯒꯤ ꯂꯣꯀꯦꯟꯁ ꯑꯩꯈꯣꯏꯒꯤ ꯑꯅꯛꯄ ꯆꯤꯡ ꯃꯌꯥ ꯁ꯭ꯋꯥꯏ ꯑꯅꯛꯄꯁꯤꯗ ꯐꯪꯕ ꯑꯩꯈꯣꯏꯅ ꯃꯅꯥ ꯃꯁꯤꯡꯒꯤ ꯑꯣꯏꯕ ꯏꯪꯒ꯭ꯔꯤꯗꯦꯟ ꯃꯌꯥꯝ ꯑꯃ ꯁꯤꯖꯤꯟꯅꯩ ꯌꯥꯝ ꯇꯥꯡꯅ ꯐꯪꯕ ꯏꯪꯒ꯭ꯤꯇ꯭ꯔꯦꯟ ꯍꯥꯏꯔꯒꯗꯤ ꯑꯩꯈꯣꯏ ꯁꯥ ꯊꯣꯡꯕꯗ ꯊꯥꯛꯄ ꯉꯥꯡ ꯑꯗꯨꯗꯒꯤ ꯑꯗꯨꯗꯒꯤ ꯊꯥꯔꯣꯏ ꯊꯣꯡꯕꯗ ꯊꯥꯛꯄ ꯃꯨꯊ꯭ꯔꯨꯕꯤ ꯂꯣꯝꯕ ꯑꯁꯤꯅꯆꯤꯡꯕꯁꯤꯡ ꯑꯁꯤ ꯌꯦꯟꯁꯥꯡꯁꯤꯡꯗ ꯊꯥꯛꯏ ꯁꯤꯒꯨꯝꯕꯁꯤꯡꯁꯤꯗꯤ ꯌꯥꯝ ꯇꯣꯏꯅꯁꯨ ꯐꯪꯗꯦ ꯑꯗꯨꯅ ꯄꯥꯛ ꯄꯥꯛ ꯐꯪꯗꯦ ꯑꯗꯨꯅ ꯁꯤꯒꯨꯝꯕꯁꯤꯡ ꯑꯁꯤ ꯌꯦꯟꯁꯥꯡ ꯊꯣꯡꯕꯗ ꯊꯥꯛꯑꯒ ꯁꯤꯖꯤꯟꯅꯩ